ꯃꯇꯝ ꯆꯥꯅ ꯇꯨꯝꯕ ꯆꯥꯡ ꯅꯥꯏꯅ ꯇꯨꯝꯕ ꯑꯁꯤꯅ ꯊꯥꯏꯅꯒꯤ ꯑꯍꯜ ꯂꯃꯟꯁꯤꯡꯅ ꯍꯛꯆꯥꯡ ꯐꯕꯅꯤ ꯍꯥꯏꯅ ꯂꯧꯅꯔꯝꯃꯤ

ꯇꯨꯝꯕ ꯋꯥꯠꯂꯛꯄ ꯃꯇꯝꯁꯤꯗ ꯑꯩꯉꯣꯟꯗ ꯃꯦꯟꯇꯦꯜ ꯍꯛꯆꯥꯡꯒꯤ ꯑꯣꯏꯕ ꯑꯅꯥꯕ ꯃꯌꯥꯝ ꯂꯥꯛꯂꯛꯄ ꯌꯥꯏ ꯑꯩꯒꯤ ꯋꯥꯈꯜꯗ ꯀꯔꯤꯗ ꯑꯇꯣꯞ ꯑꯇꯣꯞꯄꯗ ꯑꯩꯒꯤ ꯇꯨꯝꯕ ꯋꯥꯠꯄꯅ ꯃꯔꯝ ꯑꯣꯏꯔꯒ ꯑꯩꯉꯣꯟꯗ ꯌꯥꯝꯅ ꯑꯀꯥꯏꯕ ꯍꯛꯆꯥꯡꯗ ꯁꯣꯛꯂꯛꯀꯗꯕ ꯃꯔꯝꯁꯨ ꯌꯥꯝꯅ ꯂꯩ ꯑꯗꯨꯅ ꯆꯥꯡ ꯅꯥꯏꯅ ꯇꯨꯝꯃꯒ ꯉꯟꯇꯥ ꯇꯨꯝꯕ ꯉꯟꯇꯥ ꯍꯧꯒꯠꯄ ꯑꯁꯤꯅꯆꯤꯡꯕ ꯇꯧꯕꯤꯔꯒꯗꯤ ꯑꯩꯒꯤ ꯍꯛꯆꯥꯡꯗ ꯍꯦꯟꯅ ꯀꯥꯟꯅꯕꯁꯨ ꯑꯣꯏꯍꯜꯂꯤ ꯍꯛꯆꯥꯡ ꯐꯍꯜꯂꯤ ꯑꯗꯨꯒ ꯑꯅꯥ ꯑꯌꯦꯛꯇꯒꯤꯁꯨ ꯇꯨꯝꯕ ꯆꯥꯡ ꯅꯥꯏꯕꯁꯤꯅ ꯉꯥꯛꯊꯣꯛꯍꯜꯂꯤ ꯃꯔꯝ ꯑꯁꯤꯅ ꯃꯌꯥꯝꯅꯁꯨ ꯃꯇꯝ ꯆꯥꯅ ꯇꯨꯝꯃꯒ ꯃꯇꯝ ꯆꯥꯅ ꯍꯧꯒꯠꯄ ꯑꯁꯤ ꯇꯧꯕꯤꯌꯨ ꯑꯩꯅ ꯃꯌꯥꯝꯗ ꯈꯪꯍꯟꯖꯔꯤ